ꯍꯦꯜꯂꯣ ꯌꯦꯟ ꯌꯣꯟꯕ ꯃꯤ ꯑꯣꯏꯔꯕꯣ ꯑꯣ ꯑꯗꯨꯗꯤ ꯌꯦꯟꯁꯦ ꯗꯤꯁꯀꯥꯎꯟ ꯀꯩꯀꯥꯒ ꯂꯩꯒꯗ꯭ꯔꯥ ꯀꯃꯥꯏꯅ ꯇꯧꯒꯦ ꯔꯦꯠꯇꯤ ꯀꯌꯥ ꯂꯩꯒꯅꯤ ꯑꯗꯨ ꯑꯦꯝꯇ ꯍꯥꯏꯕꯤꯔꯛꯄ ꯌꯥꯒꯗ꯭ꯔꯥ ꯑꯣ ꯑꯗꯨꯗꯤ ꯂꯥꯛꯑꯒ ꯑꯝꯇꯪ ꯌꯦꯡꯅꯤꯡꯕ ꯌꯥꯒꯗ꯭ꯔꯣ ꯑꯗꯣ ꯁꯣꯝꯒꯤꯁꯦ ꯃꯐꯝꯅ ꯀꯔꯥꯏꯋꯥꯏ ꯀꯩꯁꯥꯝꯄꯥꯠ ꯀꯗꯥꯏꯋꯥꯏ ꯑꯣꯏꯗꯣꯏꯅꯣ ꯑꯣ ꯑꯣ ꯍꯣꯏ ꯍꯣꯏ ꯑꯗꯨꯗꯤ ꯍꯌꯦꯡꯁꯦ ꯂꯥꯛꯑꯒ ꯑꯗꯨꯝ ꯑꯗꯨꯒꯤ ꯔꯦꯠꯇꯨꯒꯤ ꯃꯇꯨꯡꯏꯟꯅ ꯑꯩꯈꯣꯏ ꯂꯧꯅꯕ ꯑꯗꯨꯝ ꯇꯧꯔꯒꯦ ꯍꯣ ꯍꯣ ꯐꯔꯦ ꯐꯔꯦ ꯎꯝ ꯊꯝꯖꯔꯦ